ꯑꯍꯥꯟꯕꯗ ꯑꯩꯈꯣꯏ ꯁꯥꯟꯅꯕ ꯃꯇꯝꯗ ꯑꯦꯛꯁꯤꯗꯦꯟ ꯍꯥꯏꯕꯁꯤ ꯊꯣꯛꯀꯟꯕꯅꯤ ꯑꯦꯛꯁꯤꯗꯦꯟ ꯊꯣꯛꯄ ꯃꯇꯝꯗ ꯑꯩꯈꯣꯏꯅ ꯀꯔꯝ ꯍꯥꯏꯅ ꯃꯣꯏꯕꯨ ꯂꯥꯏꯌꯦꯡꯒꯅꯤ ꯍꯥꯏꯕꯒꯤ ꯃꯔꯝꯁꯤ ꯑꯩꯈꯣꯏꯅ ꯃꯣꯏꯕꯨ ꯁꯥꯟꯅꯕ ꯃꯇꯝꯗ ꯑꯦꯛꯁꯤꯗꯦꯟ ꯊꯣꯛꯂꯒ ꯇꯨꯔꯒ ꯈꯣꯡꯅꯦ ꯐꯣꯔ ꯑꯦꯛꯖꯥꯝꯄꯜ ꯈꯣꯡ ꯑꯣꯏꯔꯣ ꯈꯨꯠ ꯑꯣꯏꯔꯣ ꯁꯣꯛꯄ ꯃꯇꯝꯗ ꯑꯩꯈꯣꯏꯅ ꯐꯔꯁ ꯑꯦꯠꯁ ꯍꯥꯏꯕꯁꯤ ꯄꯨꯒꯗꯧꯕꯅꯤ ꯗꯥꯛꯇꯔꯁꯤꯡꯅ ꯄꯨꯔꯒ ꯃꯈꯣꯏꯕꯨ ꯀꯔꯝ ꯍꯥꯏꯅ ꯑꯩꯈꯣꯏ ꯏꯟꯖ꯭ꯌꯨꯔ ꯍꯥꯏꯕ ꯃꯐꯝꯗꯨꯗ ꯀꯔꯝ ꯍꯥꯏꯅ ꯀꯤꯌꯥꯔ ꯇꯧꯕꯤꯁꯤꯔꯥ ꯍꯥꯏꯕꯁꯤ ꯑꯩꯈꯣꯏꯅ ꯌꯦꯡꯂꯒ ꯏꯁꯄ꯭ꯔꯦ ꯀꯥꯞꯄꯔꯥ ꯕꯦꯟꯑꯦꯠ ꯍꯥꯞꯄꯔꯥ ꯀꯔꯝ ꯍꯥꯏꯅ ꯃꯣꯏꯒꯤ ꯏꯟꯖ꯭ꯌꯨꯔꯗꯨ ꯀꯔꯝ ꯍꯥꯏꯅ ꯐꯍꯟꯒꯦꯔꯥ ꯍꯥꯏꯅ ꯑꯦꯔꯤ ꯑꯗꯨꯗ ꯑꯩꯈꯣꯏꯅ ꯐꯖꯅ ꯌꯦꯡꯁꯤꯟꯕꯤꯒꯗꯧꯕꯅꯤ ꯑꯦꯛꯁꯤꯗꯦꯟ ꯍꯥꯏꯕꯁꯤ ꯊꯣꯛꯇꯕ ꯃꯐꯝ ꯂꯩꯇꯕꯅꯤ ꯁꯥꯟꯅꯕ ꯍꯥꯏꯕ ꯃꯇꯝꯗ ꯑꯦꯛꯁꯤꯗꯦꯟ ꯍꯥꯏꯕꯁꯤ ꯑꯗꯨꯝ ꯊꯣꯛꯀꯟꯕꯅꯤ